ꯑꯩ ꯁꯥ ꯌꯦꯟ ꯂꯣꯏꯕꯁꯦ ꯍꯧꯖꯤꯛꯀꯤ ꯑꯣꯏꯅꯗꯤ ꯑꯩ ꯂꯣꯏꯕ ꯍꯧꯖꯔꯛꯄꯗ ꯉꯥꯏꯔꯤꯕꯅꯤꯅ ꯀꯥ ꯍꯦꯟꯅꯗꯤ ꯈꯪꯖꯗ꯭ꯔꯦ ꯑꯗꯨ ꯍꯧꯖꯤꯛꯐꯥꯎꯁꯤꯗ ꯗꯥꯎ ꯌꯥꯕꯩꯔꯥ ꯀꯩꯅꯣ ꯑꯩꯉꯣꯟꯗ ꯈꯨꯗꯣꯡꯊꯤꯕ ꯀꯩꯝꯇꯗꯤ ꯊꯦꯡꯅꯗ꯭ꯔꯤ ꯍꯣꯏ ꯃꯇꯨꯡ ꯇꯥꯕꯗ ꯊꯦꯡꯅꯔꯛꯄ ꯇꯥꯔꯒꯁꯨ ꯑꯩꯈꯣꯏꯒꯤ ꯈꯪꯅ ꯆꯥꯟꯅꯕ ꯃꯥꯝꯃꯍꯣꯏ ꯀꯔꯤꯍꯣꯏ ꯃꯣꯏ ꯂꯣꯏ ꯃꯣꯏꯗꯤ ꯍꯥꯟꯅꯗꯩ ꯂꯣꯏ ꯃꯣꯏ ꯈꯪꯕꯅꯤꯅ ꯃꯣꯏꯒ ꯇꯥꯟꯅꯒꯦꯅ ꯑꯗꯨꯝ ꯈꯜꯂꯦ ꯑꯗꯣ ꯑꯗꯨꯒꯤ ꯃꯇꯨꯡꯗ ꯑꯩꯈꯣꯏꯒꯤ

ꯕꯖꯥꯔꯗ ꯀꯩꯊꯦꯜꯗ ꯂꯩꯕ ꯚꯦꯇꯅꯔꯤꯒꯤ ꯗꯨꯀꯥꯟꯁꯤꯡꯗꯒꯤꯁꯨ ꯑꯗꯨꯝ ꯇꯥꯟꯅꯔꯒ ꯍꯤꯗꯥꯛꯇꯣ ꯂꯧꯔꯒ ꯉꯥꯛꯊꯣꯛꯅꯉꯥꯏꯗꯣ ꯍꯣꯠꯅꯒꯦꯅ ꯈꯜꯂꯤ